ꯍꯜꯂꯣ ꯁꯥꯔ ꯁꯤ ꯑꯦꯂꯦꯛꯇ꯭ꯔꯣꯅꯤꯛ ꯊꯧꯕꯥꯜꯒꯤ ꯁꯥꯔ ꯑꯅꯟꯗꯨ ꯅꯠꯇ꯭ꯔꯣ ꯅꯉꯣꯟꯗꯩ ꯃꯃꯥꯡꯗ ꯀꯦꯃꯦꯔꯥ ꯑꯃ ꯂꯩꯕꯗꯣ ꯑꯗꯒꯤ ꯍꯦꯟꯅ ꯐꯕ ꯑꯃ ꯍꯟꯗꯛ ꯂꯩꯒꯦꯅ ꯇꯧꯕ ꯃꯃꯥꯡꯒꯤꯗꯨꯁꯨ ꯌꯥꯝꯅ ꯐꯩ ꯀ꯭ꯋꯥꯂꯤꯇꯤ ꯀ꯭ꯋꯥꯂꯤꯇꯤꯁꯨ ꯌꯥꯝꯅ ꯐꯩ ꯑꯗꯒꯤ ꯔꯤꯖꯣꯂꯨꯁꯟꯁꯨ ꯌꯥꯝ ꯋꯥꯡꯉꯤ ꯍꯧꯖꯤꯛꯐꯥꯎ ꯁꯤꯖꯤꯟꯅꯕ ꯃꯇꯝꯗ ꯀꯩꯏꯝꯇ ꯍꯟꯊꯕ ꯑꯣꯏꯗꯦ ꯑꯗꯩ ꯃꯥꯒꯤ ꯃꯦꯒꯥꯄꯤꯛꯁꯦꯜꯁꯨ ꯌꯥꯝꯅ ꯋꯥꯡꯉꯤ ꯑꯗꯩ ꯃꯃꯥꯡꯗꯗꯤ ꯕꯥꯏ ꯋꯥꯟ ꯒꯦꯠ ꯋꯥꯟꯁꯨ ꯂꯩꯗꯅ ꯑꯣꯐꯔꯗꯨ ꯑꯗꯨꯅ ꯍꯟꯗꯛꯇꯤ ꯂꯩꯒꯗ꯭ꯔꯥ ꯍꯥꯏꯅ ꯍꯪꯉꯛꯄꯅꯤ ꯑꯗꯩꯗꯤ ꯃꯃꯥꯡꯗ ꯂꯛꯀꯤ ꯗ꯭ꯔꯣ ꯑꯃꯁꯨ ꯌꯥꯎꯈꯤꯕꯗꯨꯗ ꯑꯩꯁꯦ ꯑꯗꯩ ꯐꯥꯎꯕꯗꯩ ꯀ꯭ꯔꯤꯇꯥ ꯑꯃꯁꯨ ꯂꯩꯔꯦ ꯌꯥꯝꯅ ꯐꯩ ꯅꯣꯏꯒꯤ ꯁꯥꯔꯕꯤꯁꯁꯨ ꯅꯣꯏꯒꯤꯗ ꯂꯩꯕ ꯂꯛꯁꯃꯤ ꯑꯅ ꯏꯆꯟ ꯅꯨꯄꯤ ꯑꯃ ꯂꯩꯕꯗꯨꯁꯨ ꯃꯥꯏ ꯁꯥꯔꯕꯤꯁꯇꯨ ꯌꯥꯝ ꯐꯩ ꯌꯥꯝ ꯅꯨꯡꯉꯥꯏ ꯅꯣꯏꯒꯤ ꯀꯩꯁꯤ ꯑꯗ ꯑꯩꯅ ꯑꯩꯅ ꯏꯃꯥꯟꯅꯕ ꯀꯩꯀꯥ ꯏꯃꯥꯟꯅꯕꯁꯤꯡꯗꯁꯨ ꯌꯥꯝ ꯐꯩ ꯑꯅ ꯔꯤꯀꯝꯃꯦꯟꯗꯦꯠ ꯇꯧꯕꯅꯤ ꯑꯗꯩ ꯅꯣꯏ ꯀꯦꯃꯦꯔꯥ ꯀꯦꯃꯦꯔꯥ ꯑꯗꯨ ꯃꯇꯨꯡꯗꯁꯨ ꯂꯩꯒꯦꯅ ꯈꯟꯕꯅꯤ ꯍꯟꯗꯛ ꯅꯤꯉꯣꯜ ꯆꯥꯛꯀꯩꯕꯗ ꯍꯟꯗꯛꯇꯤ ꯑꯣꯐꯔ ꯀꯌꯥꯃꯨꯛ ꯄꯤꯒꯅꯤ ꯗꯤꯁꯀꯥꯎꯟ ꯀꯌꯥꯃꯨꯛ ꯄꯤꯒꯅꯦꯗꯨ ꯑꯩ ꯌꯥꯝ ꯈꯪꯅꯤꯡꯉꯤ ꯏꯃꯥꯟꯅꯕ ꯁꯤꯡꯅꯁꯨ ꯍꯪꯉꯛꯏ ꯑꯗꯨ ꯍꯥꯏꯒꯦꯅ ꯇꯧꯕꯅꯤ ꯑꯗꯨꯅ ꯃꯇꯨꯡꯗꯁꯨ ꯑꯗꯨꯝ ꯂꯧꯕ ꯂꯥꯛꯀꯅꯤ ꯅꯣꯏꯒꯤꯗꯩ ꯅꯣꯏ ꯁꯥꯔꯕꯤꯁꯁꯤ ꯌꯥꯝ ꯐꯖꯩ ꯌꯥꯝꯅ ꯑꯩꯅ ꯄꯥꯝꯕ ꯍꯥꯏꯗꯨ ꯑꯣꯏ ꯑꯗꯩ ꯄ꯭ꯔꯥꯏꯖꯁꯨ ꯍꯣꯡꯉꯤ ꯀꯝꯐꯣꯔꯇꯦꯕꯜ ꯑꯣꯏ ꯑꯩꯈꯣꯏꯅ ꯂꯩꯕ ꯃꯇꯝꯗ ꯀ꯭ꯋꯥꯂꯤꯇꯨꯁꯨ ꯑꯗꯨꯝ ꯐꯥꯕ ꯑꯗꯨꯅ ꯍꯥꯏꯔꯛꯑꯣ ꯃꯇꯨꯡꯗꯁꯨ ꯄ꯭ꯔꯥꯏꯖꯇꯣ ꯑꯗꯩ ꯋꯥꯆꯦꯞꯇ ꯊꯥꯔꯛꯀꯦꯔꯥ ꯊꯥꯔꯛꯑꯣ ꯅꯣꯏ ꯗꯤꯇꯦꯜꯁꯇꯨ ꯅꯣꯏ ꯌꯥꯔꯦ ꯊꯝꯃꯒꯦ